ꯑꯉꯥꯡ ꯑꯣꯏꯔꯤꯉꯩꯗ ꯋꯥꯈꯜ ꯁꯦꯡꯅ ꯊꯝꯃꯣꯏ ꯁꯦꯡꯅ ꯑꯩꯈꯣꯏ ꯃꯌꯥꯝ ꯑꯃ ꯁꯥꯟꯅꯈꯤꯕꯗꯣ ꯌꯥꯝꯅ ꯅꯨꯡꯁꯤꯕꯅꯤ ꯑꯗꯨꯒꯤ ꯃꯇꯝꯗꯣ ꯑꯃꯨꯛ ꯍꯟꯅ ꯂꯥꯛꯂꯔꯣꯏꯗꯕꯅꯤꯅ ꯑꯩꯈꯣꯏꯗ ꯑꯈꯟꯅꯕ ꯍꯥꯏꯕꯗꯨ ꯑꯃꯨꯛ ꯑꯣꯏꯍꯜꯂꯦ